ꯍꯥꯜꯂꯣ ꯑꯩꯁꯦ ꯁꯤꯒꯤ ꯃꯟꯇ꯭ꯔꯤ ꯃꯟꯗꯣꯜ ꯁꯣꯞꯄꯤꯡ ꯀꯝꯄ꯭ꯂꯦꯛꯁꯤꯗ ꯄꯣꯠ ꯂꯩꯕ ꯑꯃ ꯂꯥꯛꯄꯅꯦ ꯑꯁꯤ ꯑꯩꯅ ꯄꯥꯝꯃꯤꯁꯦ ꯀꯨꯔꯇꯤꯒꯨꯝꯕ ꯑꯗꯨꯗꯒꯤꯗꯤ ꯁꯣꯔꯠ ꯕ꯭ꯂꯦꯖꯔꯁꯀꯨꯝꯕ ꯑꯗꯨꯗꯒꯤꯗꯤ ꯑꯩꯅ ꯍꯧꯖꯤꯛ ꯍꯧꯖꯤꯛ ꯌꯦꯡꯉꯤꯁꯦ ꯀꯩꯅꯣ ꯀꯩꯅꯣꯒꯤ ꯀꯤꯆꯟꯒꯤ ꯑꯗꯨꯒꯨꯝꯕ ꯂꯩꯒꯗ꯭ꯔꯥ ꯑꯩꯁꯦ ꯍꯧꯖꯤꯛꯀꯤ ꯀꯨꯔꯇꯤ ꯕ꯭ꯂꯦꯖꯔꯁ ꯀꯔꯤ ꯀꯔꯥꯁꯦ ꯍꯥꯟꯅ ꯑꯗꯨ ꯍꯥꯟꯅꯁꯨ ꯌꯦꯡꯅꯤꯡꯉꯦ ꯑꯗꯨꯒ ꯑꯩꯒꯤ ꯀꯤꯆꯟꯒꯤ ꯑꯣꯏꯕ ꯄꯣꯠ ꯆꯩꯁꯤꯡ ꯍꯥꯏꯕꯗꯤ ꯒ꯭ꯂꯥꯁꯀꯨꯝꯕ ꯀꯔꯤꯒꯨꯝꯕ ꯈꯔꯁꯨ ꯌꯦꯡꯅꯤꯡꯕ ꯑꯗꯨꯗꯒꯤꯗꯤ ꯃꯥꯏꯀ꯭ꯔꯣꯋꯦꯞ ꯑꯣꯕꯟꯒꯨꯝꯕ ꯑꯗꯨꯒꯨꯝꯕ ꯀꯔꯤ ꯀꯔꯥꯁꯨ ꯂꯩꯕ ꯂꯩꯒꯗꯧꯕ ꯑꯣꯕꯟꯒꯨꯝꯕ ꯏꯌꯔ ꯐ꯭ꯔꯥꯏꯌꯔꯒꯨꯝꯕ ꯑꯗꯨꯒꯨꯝꯕꯁꯨ ꯂꯩꯒꯗ꯭ꯔꯥ

ꯎꯝ ꯍꯣꯏ ꯑꯗꯨꯗꯤ ꯑꯣꯐꯔ ꯗꯤꯁꯀꯥꯎꯟ ꯀꯔꯤ ꯀꯔꯥꯗꯤ ꯀꯃꯥꯏ ꯀꯃꯥꯏꯅ ꯇꯧꯒꯅꯤ

ꯑꯣ ꯍꯧꯖꯤꯛ ꯑꯇꯣꯞꯄ ꯏꯁꯄꯤꯁꯦꯜ ꯑꯣꯏꯕ ꯗꯤꯁꯀꯥꯎꯟ ꯀꯔꯤ ꯀꯔꯥꯗꯤ ꯑꯗꯨꯗꯤ ꯌꯥꯎꯁꯪ ꯃꯇꯨꯡꯗ ꯑꯗꯨꯝ ꯂꯥꯛꯑꯅꯦꯕꯀꯣ ꯑꯗꯣ ꯄꯦꯃꯦꯟ ꯃꯦꯊꯠꯁꯦ ꯑꯗꯨꯝ ꯑꯣꯟꯂꯥꯏꯟ ꯑꯣꯐꯂꯥꯏꯟ ꯂꯣꯏꯅ ꯌꯥꯒꯗ꯭ꯔꯥ ꯀꯥꯔꯠ ꯀꯔꯤ ꯀꯔꯥ ꯂꯣꯏꯅ ꯌꯥꯒꯗ꯭ꯔꯥ ꯑꯗꯨꯗꯤ ꯌꯥꯝ ꯅꯨꯡꯉꯥꯏꯖꯔꯦ ꯑꯗꯨꯝ ꯀꯩꯅꯣꯒꯤꯗ ꯑꯗꯨꯝ ꯌꯦꯡꯉꯒ ꯌꯥꯔꯅꯤ ꯑꯗꯨꯗꯤ ꯑꯗꯨꯒꯤ ꯑꯩ ꯑꯄꯥꯝꯕ ꯑꯗꯨꯝ ꯐꯪꯉꯦꯅꯦ ꯑꯗꯨꯗꯤ ꯁꯣꯝꯒꯤ ꯀꯩꯅꯣꯁꯤꯗ ꯑꯗꯨꯝ ꯂꯣꯏꯅ ꯌꯥꯎꯔꯅꯤ ꯑꯗꯨꯗꯤ ꯑꯣ ꯌꯥꯝ ꯅꯨꯡꯉꯥꯏꯖꯔꯦ